ꯑꯩꯅ ꯀꯨꯔꯇꯤ ꯑꯃ ꯂꯩꯔꯨꯏ ꯌꯦꯡꯕꯗ ꯌꯥꯝꯅ ꯐꯖꯩ ꯃꯆꯨꯅ ꯑꯉꯧꯕ ꯑꯃꯒ ꯍꯤꯒꯣꯛ ꯃꯆꯨꯒꯅꯤ ꯑꯗꯨꯝ ꯐꯤꯁꯦ ꯌꯦꯡꯕꯗ ꯌꯥꯝꯅ ꯗꯤꯖꯥꯏꯟꯒ ꯌꯥꯝꯅ ꯌꯥꯎꯋꯤ ꯌꯥꯝꯅ ꯐꯖꯍꯜꯂꯤ ꯁꯦꯠꯄ ꯃꯇꯝꯗ ꯃꯆꯨꯁꯨ ꯌꯦꯡꯕꯗ ꯌꯥꯝꯅ ꯄꯥꯟꯊꯣꯛꯏ